ꯀꯔꯤ ꯀꯔꯤ ꯄꯣꯠꯆꯩꯒ ꯑꯃꯠꯇ ꯂꯩꯅꯤꯡꯗ꯭ꯔꯃꯦ ꯅꯈꯣꯏꯕꯣ ꯑꯩ ꯍꯋꯥꯏ ꯆꯦꯡꯋꯥꯏ ꯍꯦꯟꯖꯥꯡ ꯅꯥꯄꯤ ꯀꯔꯤ ꯀꯔꯥ ꯃꯔꯥꯡ ꯀꯥꯏꯅ ꯂꯩꯔꯦ ꯂꯥꯛꯑꯣꯅꯦ ꯍꯣꯡꯅ ꯍꯣꯡꯅ ꯄꯤꯊꯣꯛꯑꯗꯧꯅꯤꯅꯦ ꯃꯃꯜ ꯌꯥꯝ ꯍꯣꯡꯉꯦ ꯍꯦꯟꯖꯥꯡ ꯍꯧꯖꯤꯛꯇꯤ ꯍꯦꯟꯖꯥꯡ ꯅꯥꯄꯤ ꯂꯣꯏꯅ ꯄꯨꯊꯣꯛꯅꯔꯕꯅꯤꯅ ꯃꯔꯥꯡ ꯀꯥꯏꯔꯕꯅꯤꯅꯀꯣ ꯍꯥꯟꯅ ꯀꯦꯖꯤꯗ ꯌꯥꯡꯈꯩ ꯄꯤꯔꯝꯕꯗꯣ ꯍꯧꯖꯤꯛ ꯀꯨꯟꯊ꯭ꯔꯥꯃꯉꯥ ꯀꯨꯟꯊ꯭ꯔꯥ ꯑꯗꯨꯃꯥꯏꯅ ꯂꯥꯛꯑꯅꯤ ꯐꯪꯉꯦ ꯂꯣꯏ ꯁꯨꯅꯕ ꯌꯥꯎꯔꯤꯌꯦ ꯌꯣꯡꯆꯥꯛ ꯃꯔꯨ ꯑꯇꯣꯡꯕ ꯌꯥꯎꯋꯦ ꯀꯩꯅꯣ ꯌꯣꯡꯆꯥꯛꯁꯦ ꯃꯔꯨ ꯌꯥꯝ ꯀꯥ ꯍꯦꯟꯅ ꯇꯣꯡꯕꯗꯨꯅ ꯆꯥꯝꯃꯒꯤ ꯃꯉꯥ ꯑꯗꯒꯤ ꯈꯔ ꯇꯣꯡꯗꯕꯗꯨꯅ ꯇꯔꯦꯠ ꯅꯤꯄꯥꯟ ꯑꯗꯒꯤ ꯌꯥꯝꯅ ꯇꯣꯡꯗꯕꯗꯨꯅ ꯇꯔꯥꯅꯤꯊꯣꯏꯒ ꯇꯧꯏ ꯎꯝ ꯎꯝ ꯎꯝ ꯈꯥꯃꯦꯟ ꯑꯁꯥꯡꯕꯤ ꯑꯇꯦꯟꯕꯤ ꯑꯅꯣꯏꯕꯤ ꯂꯣꯏ ꯐꯪꯅꯤ ꯈꯥꯃꯦꯟ ꯑꯃ ꯑꯁꯥꯡꯕꯤꯗꯨꯅ ꯀꯦꯖꯤꯗ ꯍꯨꯝꯐꯨꯇꯔꯥ ꯑꯃꯨꯕꯗꯣ ꯑꯗꯨꯒ ꯑꯇꯦꯟꯕꯤꯗꯨꯅ ꯀꯨꯟꯊ꯭ꯔꯥ ꯑꯗꯨꯃꯥꯏꯅ ꯂꯥꯛꯀꯅꯤ

ꯑꯪ ꯑꯩꯈꯣꯏ ꯀꯥꯡꯄꯣꯛꯄꯤ ꯕꯖꯥꯔꯁꯦ ꯍꯦꯟꯖꯥꯡ ꯅꯥꯄꯤ ꯍꯥꯎꯏ ꯀꯩꯅꯣ ꯎꯝ ꯐꯪꯉꯦ ꯐꯪꯉꯦ ꯍꯧꯖꯤꯛꯇꯤ ꯍꯨꯝꯐꯨ ꯆꯠꯂꯦ ꯎꯝ ꯎꯝ ꯑꯂꯨ ꯀꯦꯖꯤꯗ ꯀꯨꯟꯊ꯭ꯔꯥ ꯎꯝ ꯎꯃꯪꯒ꯭ꯔꯥ ꯐꯪꯉꯤ ꯂꯩꯕꯥꯛ ꯃꯪꯒ꯭ꯔꯥ ꯐꯪꯉꯤ ꯑ ꯎꯝ

ꯍꯋꯥꯏꯊꯔꯥꯛ ꯍꯋꯥꯏ ꯃꯨꯕꯤ ꯑꯗꯒꯤ ꯍꯋꯥꯏ ꯊꯝꯄꯥꯛ ꯑꯗꯨꯒꯨꯝꯕ ꯂꯩ ꯍꯋꯥꯏꯃꯨꯕꯤ ꯀꯦꯖꯤꯗ ꯌꯥꯡꯈꯩ ꯑꯣꯜꯂꯦ ꯌꯥꯝ ꯍꯣꯡꯉꯕꯅꯦ ꯂꯥꯛꯑꯣꯃꯦ ꯎꯝ ꯎꯝ ꯍꯣꯏꯅꯦ ꯍꯣꯏꯅꯦ ꯑꯩ ꯅꯪꯉꯣꯟꯗ ꯑꯗꯨꯝ ꯄꯣꯠ ꯂꯧꯕ ꯂꯥꯛꯄ ꯈꯨꯗꯤꯡꯒꯤ ꯐꯖ ꯐꯖꯕ ꯉꯥꯛꯇꯅꯦ ꯄꯤꯔꯤꯗꯣ ꯀꯨꯏꯅ ꯊꯝꯕ ꯀꯨꯏꯅ ꯊꯝꯕ ꯌꯥꯕ ꯑꯗꯨꯒꯨꯝꯕ ꯄꯤꯔꯤꯗꯣ ꯑꯩꯅ ꯈꯥꯃꯦꯟ ꯑꯁꯤꯟꯕ ꯅꯤꯐꯨ ꯑꯣꯜꯂꯦ ꯎꯝ

ꯍꯣꯏ ꯍꯣꯏ ꯍꯣꯏ ꯂꯥꯛꯑꯝꯗꯥꯏꯗ ꯍꯥꯏꯔꯛꯑꯣ ꯄꯥꯎ ꯐꯥꯎꯔꯛꯎꯀꯣ ꯑꯗꯨꯗꯤ ꯎꯝ ꯎꯝ